ꯃꯅꯤꯄꯨꯔ ꯂꯣꯜ ꯑꯁꯤꯗꯤ ꯑꯄꯤꯛꯄ ꯏꯟꯗꯤꯌꯥꯒꯤ ꯆꯤꯗꯥꯏꯗ ꯂꯩꯕ ꯏꯁꯇꯦꯠ ꯑꯃꯗ ꯉꯥꯡꯕ ꯌꯥꯝꯅ ꯄꯤꯛꯄ ꯂꯣꯜ ꯑꯃꯈꯛꯅꯤ ꯑꯗꯨꯕꯨ ꯍꯤꯟꯗꯤ ꯍꯥꯏꯔꯤꯕ ꯂꯣꯜ ꯑꯁꯤꯗꯤ ꯑꯩꯈꯣꯏꯒꯤ ꯏꯟꯗꯤꯌꯥ ꯍꯥꯏꯕ ꯃꯐꯝ ꯑꯁꯤꯗ ꯂꯩꯔꯤꯕ ꯃꯤꯄꯨꯝ ꯈꯨꯗꯤꯡꯃꯛꯅ ꯂꯣꯏꯅ ꯉꯥꯡꯅꯔꯕ ꯅꯦꯁꯅꯦꯜ ꯂꯦꯡꯒ꯭ꯋꯦꯖ ꯑꯃꯅꯤ ꯃꯁꯤꯕꯨ ꯃꯤꯄꯨꯝ ꯈꯨꯗꯤꯡꯃꯛꯅ ꯉꯥꯡꯕ ꯇꯉꯥꯏ ꯐꯗꯦ ꯑꯃꯗꯤ ꯂꯣꯜ ꯑꯁꯤꯕꯨ ꯃꯤꯄꯨꯝ ꯈꯨꯗꯤꯡꯃꯛꯅ ꯑꯄꯤꯛꯄ ꯑꯉꯥꯡꯗꯒꯤ ꯍꯧꯔꯒ ꯂꯣꯜ ꯑꯁꯤꯕꯨ ꯏꯕ ꯄꯥꯕ ꯃꯆꯥ ꯇꯥꯅ ꯇꯥꯅ ꯑꯉꯥꯡꯁꯤꯡꯅ ꯇꯥꯛꯄꯤꯒꯗꯕꯅꯤ ꯑꯗꯨꯕꯨ ꯃꯅꯤꯄꯨꯔꯤ ꯂꯣꯜ ꯍꯥꯏꯕ ꯑꯁꯤꯗꯤ ꯁꯨꯝꯅꯈꯛꯀꯤ ꯃꯅꯤꯄꯨꯔꯗ ꯈꯨꯟꯗꯥꯔꯤꯕ ꯃꯤꯄꯨꯝ ꯈꯨꯗꯤꯡ ꯍꯥꯏꯕꯗꯤ ꯃꯅꯤꯄꯨꯔꯤꯁꯤꯡꯅ ꯈꯛ ꯉꯥꯡꯅꯕ ꯂꯣꯜ ꯑꯃꯅꯤ ꯑꯗꯨꯕꯨ ꯍꯤꯟꯗꯤ ꯑꯁꯤꯗꯤ ꯃꯅꯤꯄꯨꯔꯗꯨꯒꯤ ꯋꯥꯡꯃꯗ ꯇꯥꯔꯤꯕ ꯍꯥꯏꯕꯗꯤ ꯏꯟꯗꯤꯌꯥ ꯃꯁꯥ ꯄꯨꯝꯅꯃꯛ ꯉꯥꯡꯅꯕ ꯂꯣꯜ ꯑꯃ ꯑꯣꯏꯕꯅ ꯂꯣꯜ ꯑꯁꯤꯕꯨ ꯃꯤꯄꯨꯝ ꯈꯨꯗꯤꯡꯃꯛꯅ ꯍꯩꯅꯕ ꯉꯥꯡꯒꯗꯕꯅꯤ ꯏꯟꯗꯤꯌꯥꯗꯒꯤ ꯍꯦꯟꯗꯣꯛꯇꯅ ꯑꯇꯣꯞꯄ

ꯐꯣꯔꯦꯟ ꯀꯟꯇ꯭ꯔꯤ ꯈꯨꯗꯝ ꯑꯣꯏꯅ ꯍꯥꯏꯔꯕꯗ ꯑꯐꯒꯥꯅꯤꯁꯇꯥꯟ ꯄꯥꯀꯤꯁꯇꯥꯟꯗ ꯐꯥꯎꯕ ꯍꯤꯟꯗꯤ ꯑꯁꯦ ꯉꯥꯡꯂꯤꯕꯅꯤ ꯑꯗꯨꯅ ꯍꯤꯟꯗꯤ ꯑꯁꯤ ꯑꯉꯥꯡꯒꯤ ꯑꯉꯥꯡ ꯑꯃꯅ ꯂꯥꯏꯔꯤꯛ ꯇꯝꯕ ꯍꯧꯔꯛꯄꯗ ꯀ꯭ꯂꯥꯁ ꯋꯥꯟ ꯇꯨꯗꯒꯤ ꯍꯤꯟꯗꯤ ꯑꯁꯤ ꯇꯝꯍꯟꯗꯨꯅ ꯀꯔꯝꯅ ꯍꯤꯟꯗꯤ ꯂꯣꯟ ꯑꯁꯤ ꯆꯥꯎꯈꯠꯍꯟꯒꯅꯤ ꯀꯔꯝꯅ ꯍꯤꯟꯗꯤ ꯂꯣꯟ ꯑꯁꯤ ꯉꯥꯡꯕ ꯍꯩꯍꯟꯒꯅꯤ ꯍꯥꯏꯕꯁꯤ ꯑꯉꯥꯡ ꯈꯨꯗꯤꯡꯃꯛꯇ

ꯍꯣꯏ ꯃꯅꯤꯄꯨꯔꯤ ꯂꯣꯟꯁꯨ ꯉꯥꯡꯒꯗꯕꯅꯤ ꯑꯗꯨꯕꯨ ꯈ꯭ꯋꯥꯏꯗꯒꯤ ꯍꯦꯟꯅ ꯉꯥꯡꯅꯔꯤꯕꯗꯤ ꯍꯤꯟꯗꯤ ꯂꯣꯜ ꯑꯁꯤ ꯑꯣꯏꯕꯅ ꯍꯤꯟꯗꯤ ꯑꯁꯤꯕꯨ ꯚꯥꯔꯠꯀꯤ ꯅꯦꯁꯅꯦꯜ ꯂꯣꯡꯒ꯭ꯋꯦꯖ ꯑꯃꯅꯤ ꯍꯥꯏꯕꯅꯤꯅ ꯅꯦꯁꯅꯦꯜ ꯂꯦꯡꯒ꯭ꯋꯦꯖ ꯑꯣꯏꯔꯤꯕ ꯍꯤꯟꯗꯤ ꯂꯣꯟ ꯑꯁꯤ ꯃꯆꯥ ꯇꯥꯅ ꯇꯥꯅ ꯑꯉꯥꯡꯁꯤꯡꯗ ꯇꯥꯛꯄꯤꯒꯗꯕꯅꯤ ꯀ꯭ꯂꯥꯁ ꯋꯥꯟꯗꯒꯤ ꯍꯧꯔꯒ ꯀ꯭ꯂꯥꯁ ꯇꯦꯟ ꯐꯥꯎꯕ ꯍꯤꯟꯗꯤ ꯂꯣꯜ ꯑꯁꯤ ꯇꯉꯥꯏ ꯐꯗꯅ ꯆꯪꯗꯕ ꯌꯥꯗꯕ ꯂꯣꯜ ꯑꯃꯅꯤ ꯂꯥꯏꯔꯤꯛ ꯑꯃꯅꯤ ꯍꯥꯏꯗꯨꯅ ꯈꯟꯕꯤꯔꯒ ꯂꯣꯟ ꯑꯁꯤꯕꯨ ꯇꯉꯥꯏ ꯐꯗꯅ ꯇꯝꯕ ꯇꯉꯥꯏ ꯐꯗꯦ ꯑꯣꯖꯥꯁꯤꯡꯅ ꯑꯃꯗꯤ ꯁꯥꯇ꯭ꯔꯁꯤꯡꯅ ꯂꯣꯟ ꯑꯁꯤꯕꯨ ꯌꯣꯛꯈꯠꯅꯕ ꯑꯦꯋꯥꯔꯅꯦꯁ ꯍꯤꯟꯗꯤ ꯇꯝꯁꯤ ꯍꯥꯏꯕ ꯊꯤꯝ ꯑꯁꯤꯒ ꯂꯣꯏꯅꯅ ꯃꯤꯄꯨꯝ ꯈꯨꯗꯤꯡꯃꯛꯇ ꯌꯧꯍꯟꯕ ꯇꯉꯥꯏ ꯐꯗꯦ ꯃꯁꯤꯕꯨ ꯄꯥꯡꯊꯣꯛꯄ ꯍꯧꯈ꯭ꯔꯕꯗꯤ ꯃꯤꯄꯨꯝ ꯈꯨꯗꯤꯡꯃꯛ ꯑꯃꯅ ꯑꯃꯒꯤ ꯃꯇꯨꯡ ꯏꯟꯅꯗꯨꯅ ꯍꯤꯟꯗꯤ ꯂꯣꯟ ꯑꯁꯤ ꯆꯥꯎꯈꯠꯅꯕ ꯃꯤꯄꯨꯝ ꯈꯨꯗꯤꯡꯃꯛꯅ ꯍꯣꯠꯇꯅꯔꯛꯀꯅꯤ ꯂꯣꯏꯅꯅ ꯇꯝꯂꯤꯕ ꯁꯥꯇ꯭ꯔꯁꯤꯡꯅꯁꯨ ꯍꯤꯟꯗꯤ ꯂꯣꯟ ꯑꯁꯤ ꯏꯃꯥ ꯂꯣꯟꯅꯤ ꯍꯥꯏꯗꯨꯅ ꯑꯗꯨꯝꯃꯛ ꯊꯋꯥꯏ ꯍꯛꯆꯥꯡ ꯌꯥꯎꯅ ꯇꯝꯅꯤꯡꯕ ꯄꯥꯅꯤꯡꯕ ꯉꯥꯡꯅꯤꯡꯕꯒꯤ ꯑꯄꯥꯝꯕ ꯄꯣꯛꯂꯛꯀꯅꯤ ꯑꯁꯤꯁꯤ ꯄꯣꯛꯂꯕ ꯃꯇꯝꯗꯇ ꯍꯤꯟꯗꯤꯕꯨ ꯆꯥꯎꯈꯠꯄ ꯂꯣꯟ ꯑꯃꯅꯤ ꯍꯥꯏꯕ ꯂꯧꯒꯅꯤ